ꯑꯩꯈꯣꯏ ꯃꯅꯤꯄꯨꯔꯗ ꯐꯣꯡꯉꯤꯕ ꯄꯥꯎ ꯆꯦꯁꯤꯡ ꯑꯁꯤ ꯁꯉꯥꯏ ꯑꯦꯛꯁꯄ꯭ꯔꯦꯁ ꯏꯆꯦꯜ ꯑꯦꯛꯁꯄ꯭ꯔꯦꯁ ꯍꯨꯏꯌꯦꯟ ꯂꯥꯟꯄꯥꯎ ꯑꯁꯤꯅꯆꯤꯡꯕꯅꯤ ꯑꯗꯨꯒ ꯇꯤ ꯚꯤ ꯆꯦꯅꯦꯜ ꯃꯃꯤꯡ ꯈꯔꯁꯤꯡ ꯑꯁꯤꯅ ꯑꯥꯏ ꯌꯦꯁ ꯇꯤ ꯚꯤ ꯇꯣꯝ ꯇꯤ ꯚꯤ ꯏꯝꯄꯦꯛ ꯇꯤ ꯚꯤ ꯑꯁꯤꯅꯆꯤꯡꯕꯅꯤ ꯑꯗꯨꯁꯤꯡꯗꯒꯤ ꯑꯩꯈꯣꯏ ꯏꯃꯨꯡ ꯃꯅꯨꯡꯅ ꯌꯥꯝ ꯄꯥꯝꯖꯅ ꯌꯦꯡꯖꯕ ꯍꯥꯏꯔꯒꯗꯤ ꯑꯥꯏ ꯌꯦꯁ ꯇꯤ ꯚꯤꯅꯤ ꯑꯥꯏ ꯌꯦꯁ ꯇꯤ ꯚꯤ ꯑꯁꯤ ꯃꯣꯏ ꯄꯥꯎ ꯑꯁꯦꯡꯕ ꯑꯗꯨꯒꯨꯝ ꯄꯥꯒꯜꯂꯤ ꯑꯗꯨꯒ ꯅꯣꯡꯃꯗ ꯑꯍꯨꯝꯂꯛ ꯄꯥꯏ ꯄꯨꯡ ꯇꯔꯦꯠꯇ ꯑꯃ ꯅꯤꯄꯥꯜꯗ ꯑꯃ ꯃꯥꯄꯟꯗ ꯑꯃ ꯑꯗꯨꯒ ꯑꯦꯠꯚꯔꯇꯥꯏꯁ ꯌꯥꯝ ꯇꯧꯗꯦ ꯊꯕꯛꯀꯤ ꯄꯥꯎ ꯍꯥꯞꯄꯤ ꯏꯁꯄꯣꯔꯠꯀꯤ ꯄꯥꯎ ꯍꯥꯞꯄꯤ ꯃꯗꯨꯅ ꯃꯔꯝ ꯑꯣꯏꯔꯒ ꯏꯃꯨꯡ ꯃꯅꯨꯡꯅ ꯌꯥꯝ ꯄꯥꯝꯅ ꯌꯦꯡꯅꯩ